ꯑꯥ ꯍꯂꯣ ꯑꯥ ꯀꯔꯤꯅꯣ ꯀꯅꯥ ꯑꯣꯏꯕꯤꯔꯕ꯭ꯔꯣ ꯍꯂꯣ ꯇꯥꯗꯦ ꯑꯥ ꯀꯅꯥ ꯑꯣꯏꯕꯤꯔꯕ꯭ꯔꯣ ꯑꯣ ꯀꯔꯤ ꯇꯧꯈ꯭ꯔꯦ ꯑꯗꯨ ꯅꯪ ꯅꯪꯒꯤ ꯃꯤꯡ ꯀꯅꯥꯅꯣ ꯆꯍꯤ ꯀꯌꯥ ꯑꯣꯏꯈ꯭ꯔꯕꯣ ꯅꯪꯒꯤ ꯏꯄꯥ ꯃꯤꯡꯗꯤ ꯑꯗꯣ ꯅꯪ ꯉꯥꯏꯌꯣꯀꯣ ꯑꯩ ꯗꯇꯥ ꯆꯦꯛ ꯇꯧꯈꯤꯒꯦ ꯑꯧ ꯐꯪꯁꯦ ꯑꯗꯣ ꯑꯗꯣ ꯅꯪꯒꯤꯁꯦ ꯍꯥꯔꯠ ꯄ꯭ꯔꯣꯕ꯭ꯂꯦꯝ ꯑꯣꯏꯕ꯭ꯔꯣ ꯑꯗꯣ ꯎꯝ ꯐꯥꯁ ꯐꯨꯗꯀꯨꯝꯕ ꯆꯥꯎ ꯃꯤꯃꯤ ꯃꯣꯃꯣ ꯑꯗꯨꯒ ꯐ꯭ꯔꯥꯏ ꯔꯥꯏꯁ ꯑꯗꯨꯒꯨꯝꯕ ꯆꯥꯒꯅꯨ ꯐꯥꯁ ꯐꯨꯗꯀꯨꯝꯕ ꯑꯣꯏꯜ ꯌꯥꯎꯕꯗꯨ ꯑꯗꯨꯒ ꯁꯪꯒꯣꯝ ꯗꯥꯏꯔꯤ ꯄ꯭ꯔꯗꯛꯀꯨꯝꯕ ꯆꯣꯀ꯭ꯂꯦꯠꯒꯨꯝꯕ ꯃꯤꯊꯥꯏꯒꯨꯝꯕ ꯁꯨꯒꯔꯒꯨꯝꯕ ꯌꯥꯝ ꯂꯩꯕꯗꯨ ꯆꯥꯒꯅꯨ ꯌꯥꯗꯦ ꯆꯥꯒꯅꯨ ꯑꯗꯨꯒ ꯎꯝ ꯅꯪꯅ ꯆꯥꯒꯤꯗꯧꯕꯁꯦ ꯅꯪ ꯆꯥꯒꯦꯇꯧꯕꯁꯦ ꯑꯦꯟꯁꯥꯡ ꯅꯥꯄꯤ ꯕꯦꯁꯇꯤ ꯅꯪꯒꯤꯗꯃꯛꯇꯤ ꯑꯦꯟꯁꯥꯡ ꯅꯥꯄꯤ ꯄꯦꯁꯇꯤꯁꯥꯏꯠꯀꯨꯝꯕ ꯌꯨꯁ ꯇꯧꯗꯕꯀꯣ ꯅꯦꯆꯔ ꯑꯗꯨꯁꯤꯡ ꯍꯨꯏꯒꯤ ꯑꯗꯨꯅ ꯆꯥꯎꯋꯣ ꯑꯗꯨꯅ ꯅꯪꯒꯤ ꯍꯛꯆꯥꯡꯁꯨ ꯐꯒꯅꯤ ꯍꯥꯔꯠ ꯗꯤꯖꯤꯦꯁꯇꯨꯁꯨ ꯄ꯭ꯔꯤꯚꯦꯟ ꯇꯧꯒꯅꯤ

ꯅꯨꯡꯁꯥ ꯊꯣꯛꯄ ꯍꯥꯏꯕꯁꯦ ꯍꯣꯏ ꯖꯁ ꯐꯣꯔ ꯃꯤꯅꯤꯠ ꯃꯉꯥꯒꯨꯝꯗꯤ ꯌꯥꯏ ꯑꯗꯨꯕꯨ ꯅꯨꯡꯁꯥꯗ ꯅꯪ ꯌꯥꯝ ꯆꯦꯟꯕ ꯇꯧꯒꯅꯨ ꯑꯗꯨꯒ ꯅꯨꯡꯁꯥꯗ ꯈꯪꯅ ꯂꯩꯒꯅꯤ ꯍꯥꯏꯕꯗꯤ ꯅꯣꯏꯒꯤ ꯏꯁꯥꯁꯦ ꯋꯤꯛ ꯇꯧꯕꯅꯤꯅ ꯅꯣꯏ ꯃꯁꯥ ꯀꯤꯌꯔ ꯇꯧꯒꯤꯗꯧꯕꯅꯦ ꯑꯗꯨꯒ ꯀ꯭ꯂꯥꯏꯃꯦꯠ ꯆꯦꯟꯖ ꯑꯁꯤ ꯅꯪ ꯍꯥꯔꯠ ꯗꯤꯖꯤꯁꯒꯨꯝꯕꯁꯦ ꯅꯪꯒꯤ ꯅꯨꯡꯁꯥ ꯁꯥꯃꯟꯕꯁꯨ ꯌꯥꯗꯕ ꯅꯣꯡ ꯆꯨꯕꯁꯨ ꯌꯥꯗꯕ ꯑꯗꯨꯒꯨꯝꯕꯁꯨ ꯅꯪ ꯆꯦꯛꯁꯤꯜꯂꯣ ꯍꯣꯏ ꯍꯣꯏ ꯍꯣꯏ ꯊꯦꯡꯛ ꯌꯨ